ꯑꯥ ꯑꯥ ꯁꯤ ꯑꯁꯤ ꯖꯦꯛꯀꯦꯠ ꯑꯁꯤ ꯑꯃꯨꯛꯇ ꯌꯦꯡꯒꯦꯕ ꯑꯗꯣ ꯑꯗꯨ ꯌꯦꯂꯣꯗꯣ ꯎꯝ ꯌꯦꯂꯣꯗꯣ ꯑꯥ ꯁꯤ ꯌꯥꯝ ꯐꯩꯅꯦ ꯁꯤ ꯀꯌꯥꯃꯨꯛ ꯑꯣꯏꯗꯣꯏꯅꯣ ꯁꯤꯕꯣ ꯑꯣ ꯋꯤꯟ ꯄ꯭ꯔꯨꯕꯂꯣ ꯑꯣ ꯑꯗꯨ ꯑꯣ ꯑꯅꯧꯕ ꯍꯥꯏꯗꯤ ꯗꯤꯖꯥꯏꯟꯁꯦ ꯑꯅꯧꯕ ꯑꯣꯏꯗꯣꯏꯔꯣ ꯀꯃꯥꯏ ꯇꯧꯕ ꯑꯣ ꯑꯁꯤ ꯃꯊꯪꯒꯤ ꯕ꯭ꯂꯦꯛ ꯑꯁꯤ ꯑꯃꯨꯛꯇꯪꯒ ꯌꯦꯡꯖꯒꯦꯕ

ꯑꯣ ꯁꯤ ꯑꯥ ꯈꯨꯗꯥꯡ ꯑꯆꯣꯟꯕ ꯅꯠꯇꯕꯗ ꯍꯥꯞꯇꯗꯤ ꯂꯩꯔꯣꯏꯗ꯭ꯔꯣ ꯑꯥ ꯑꯥ ꯑꯥ ꯋꯦꯁ ꯀꯥꯠꯀꯤ ꯃꯑꯣꯡꯗ ꯑꯥ ꯇꯨꯄꯤ ꯌꯥꯎꯍꯟꯁꯤ

ꯑꯣ ꯃꯆꯨꯁꯤ ꯀꯔꯤ ꯀꯔꯤ ꯃꯆꯨꯁꯤ ꯑꯉꯧꯕ ꯑꯣꯏꯔꯁꯨ ꯌꯥꯏ ꯑꯃꯨꯕ ꯑꯣꯏꯔꯁꯨ ꯌꯥꯏ ꯍꯤꯒꯣꯛ ꯃꯆꯨꯒꯨꯝꯕ ꯑꯣꯏꯔꯁꯨ ꯌꯥꯏ ꯑꯁꯪꯕꯒꯨꯝꯕ ꯑꯣꯏꯔꯁꯨ ꯌꯥꯏ ꯑꯗꯨꯝ

ꯑꯗꯨ ꯅꯪ ꯑꯗꯨ ꯄꯨꯊꯣꯛꯄ ꯆꯪꯈ꯭ꯔꯤꯉꯩꯗ ꯑꯁꯤ ꯇꯤ ꯁꯥꯔꯠ ꯑꯁꯦ ꯑꯃꯨꯛꯇꯪ ꯄꯤꯕꯤꯔꯝꯃꯣ ꯑꯃꯨꯛꯇ ꯌꯦꯡꯍꯧꯒꯦ ꯑꯣ ꯑꯁ ꯁꯤ ꯇꯤ ꯁꯥꯔꯠꯁꯤ ꯄ꯭ꯔꯤꯟꯇꯦꯗ ꯅꯠꯇꯕ ꯁꯥꯗꯥꯗ ꯏꯆꯝ ꯆꯝꯕꯗꯨꯗꯤ ꯂꯩꯔꯣꯏꯗ꯭ꯔꯣ ꯑꯥ ꯃꯆꯨꯁꯤ ꯑꯉꯥꯡꯕꯒꯨꯝꯕꯃ ꯌꯦꯡꯒꯦꯅꯦ

ꯑꯥ ꯃꯆꯨꯁꯦ ꯌꯥꯝ ꯌꯥꯛꯇ꯭ꯔꯁꯨ ꯌꯥꯏ ꯑꯗꯨ ꯄ꯭ꯔꯤꯟꯇꯦꯗꯁꯤ ꯁꯥꯒꯨꯝꯕ ꯁꯤꯒꯨꯝꯕꯁꯤ ꯌꯦꯛꯄ ꯅꯠꯇꯕꯤꯗ ꯏꯆꯝ ꯆꯝꯕ ꯂꯩꯒꯨꯝꯕ ꯌꯦꯛꯄ ꯑꯥ ꯂꯩꯒꯨꯝꯕ ꯇꯨꯄꯤꯒꯨꯝꯕ ꯌꯦꯛꯄ ꯑꯗꯨ ꯁꯤ ꯍꯥꯏꯕꯗꯤ ꯃꯃꯤꯠ ꯄꯥꯟꯕ ꯖꯤꯕ ꯄꯥꯟꯕ ꯌꯦꯛꯄ ꯅꯠꯇꯕ ꯑꯇꯣꯞꯄ ꯂꯩꯔꯣꯏꯗ꯭ꯔꯣ ꯑꯣ ꯐꯩ ꯐꯩ ꯑꯗꯨꯝ ꯄꯨꯊꯣꯛꯄꯤꯔꯛꯑꯣ ꯌꯦꯡꯁꯤ ꯍꯣ ꯖꯦꯛꯀꯦꯠꯇꯣ ꯑꯥ ꯖꯦꯛꯀꯦꯠꯁꯤ ꯌꯥꯝ ꯐꯕꯨꯗꯤ ꯐꯩ ꯑꯗꯣ ꯁꯤ ꯖꯦꯛꯀꯦꯠꯁꯤ ꯆꯦꯟꯁꯤ ꯈꯤꯇꯪ ꯅꯥꯟꯊꯣꯛꯄ ꯃꯥꯜꯂꯤꯅꯦ ꯀꯃꯥꯏ ꯇꯧꯕꯅꯣ ꯁꯤ ꯑꯣ

ꯑꯣ ꯁꯤ ꯑꯉꯧꯕꯁꯤ ꯌꯥꯔꯦ ꯐꯖꯔꯦ ꯑꯉꯧꯕꯁꯤ ꯌꯥꯔꯦ ꯁꯤꯒꯤꯁꯤ ꯀꯌꯥꯃꯨꯛꯇꯤ ꯑꯥ ꯑꯥ

ꯑꯥ ꯑꯥ ꯑꯣ ꯑꯁ ꯂꯤꯠꯇ꯭ꯔꯁꯨ ꯌꯥꯔꯅꯤꯗ ꯑꯗꯨꯝ ꯍꯥꯏꯕꯗꯤ ꯌꯦꯡꯕꯗ ꯗꯕꯜ ꯑꯦꯛꯁꯦꯜꯁꯤ ꯑꯗꯨꯝ ꯑꯩꯉꯣꯟꯗ ꯆꯥꯟꯅꯔꯕꯅꯤ ꯑꯣ ꯑꯗꯨ ꯁꯤ ꯑꯣ ꯇꯤ ꯁꯥꯔꯠꯇꯣ ꯑꯗꯨ ꯑꯉꯥꯡꯕ ꯃꯆꯨꯒꯤ ꯂꯩ ꯌꯦꯛꯄꯗꯣ ꯌꯦꯡꯁꯤꯅꯦ ꯑꯗꯨ ꯑꯃꯨꯛꯇ ꯄꯤꯕꯤꯔꯛꯎꯅꯦ ꯑꯣ ꯑꯗꯨ ꯃꯣꯖꯥꯒꯨꯝꯕꯁꯤ ꯃꯆꯥ ꯑꯁꯥꯡꯕ ꯅꯠꯇꯕꯤꯗ ꯈꯔ ꯑꯗꯨꯝ ꯇꯦꯟꯕ ꯅꯥꯍꯥꯅꯒ ꯇꯣꯡꯕ ꯌꯥꯕ ꯑꯗꯨꯒꯨꯝꯕ ꯂꯩꯒꯗꯕ ꯅꯠꯇ꯭ꯔꯣ ꯑꯣ ꯑꯗꯨ ꯑꯇꯦꯟꯕꯗꯨ ꯑꯅꯤꯃꯨꯛꯇꯪ ꯌꯦꯡꯒꯦꯅꯦ ꯃꯆꯨꯗꯨ ꯑꯃꯨꯕ ꯉꯥꯛꯇ ꯄꯤꯔꯛꯑꯣ ꯍꯥꯏꯕꯗꯤ ꯃꯣꯠ ꯈꯔ ꯇꯩꯕꯅꯤꯅ ꯑꯃꯨꯕ ꯇꯪ ꯇꯣꯡꯒꯦ ꯑꯣ ꯐꯔꯦ ꯐꯔꯦ ꯁꯤ ꯑꯦꯂꯥꯁꯇꯤꯛ ꯌꯥꯎꯕ ꯅꯠꯇ꯭ꯔꯣ ꯁꯤ ꯃꯣꯖꯥꯁꯤꯕꯣ ꯑꯣ ꯑꯗꯨ ꯁꯤ ꯇꯤ ꯁꯥꯔꯠꯁꯤ ꯑꯃ ꯂꯧꯔꯒꯦ ꯖꯦꯛꯀꯦꯠ ꯁꯤ ꯑꯃ ꯂꯧꯔꯒꯦ ꯃꯣꯖꯥ ꯑꯅꯤꯁꯤ ꯑꯃ ꯂꯧꯔꯒꯦ ꯑꯗꯨ ꯖꯦꯛꯀꯦꯠꯁꯤꯕꯨ ꯈꯔ ꯇꯥꯕ ꯌꯥꯔꯣꯏꯗ꯭ꯔꯣ ꯀꯃꯥꯏ ꯇꯧꯕꯅꯣ

ꯑꯗꯨ

ꯑꯣ ꯑꯗꯣ ꯇꯤ ꯁꯥꯔꯠꯁꯤꯅꯦ ꯃꯣꯖꯥꯁꯤꯅꯦ ꯄꯨꯟꯅ ꯄꯨꯟꯖꯜꯂꯒ ꯀꯌꯥ ꯇꯥꯔꯕꯅꯣꯗꯣ ꯑꯃꯨꯛꯇꯪ ꯌꯦꯡꯕꯤꯔꯣ ꯑꯥ ꯑꯅꯤꯃꯛ ꯂꯧꯔꯒꯦ

ꯑꯣ ꯂꯤꯁꯤꯡ ꯑꯍꯨꯝ ꯑꯣ ꯐꯔꯦ ꯐꯔꯦ ꯁꯤ ꯂꯩꯔꯦ ꯑꯥ ꯁꯤꯗꯩ ꯑꯗꯨꯝ ꯂꯧꯕꯤꯔꯣ ꯍꯣꯏ ꯍꯣꯏ ꯑꯣ ꯐꯔꯦ ꯐꯔꯦ ꯑꯗꯨꯗꯤ ꯃꯇꯨꯡꯁꯨ ꯑꯗꯨꯝ ꯂꯩꯔꯀꯥꯟ ꯑꯋꯥꯠꯄ ꯂꯩꯔꯀꯥꯟꯗ ꯂꯥꯛꯀꯦ ꯑꯗꯨꯝ ꯅꯤꯎ ꯗꯤꯖꯥꯏꯟ ꯑꯅꯧꯕ ꯄꯨꯊꯣꯛꯑꯁꯨ ꯑꯗꯨꯝ ꯑꯣ ꯍꯣꯏ ꯍꯣꯏ ꯑꯣ ꯑꯅꯧꯕ ꯄꯨꯔꯛꯑꯁꯨ ꯑꯗꯨꯝ ꯄꯥꯎ ꯄꯤꯕꯤꯔꯛꯑꯣ ꯑꯗꯨꯝ ꯑꯅꯧꯕ ꯂꯥꯛꯑꯗꯤ ꯂꯧꯒꯦ ꯑꯣ ꯐꯔꯦ ꯐꯔꯦ ꯑꯗꯨꯗꯤ ꯆꯠꯂꯨꯈꯤꯒꯦ ꯀꯣꯟꯅ ꯑꯃꯨꯛ ꯊꯦꯡꯅꯔꯁꯤ